ꯃꯅꯤꯄꯨꯔ ꯂꯣꯜ ꯑꯁꯤ ꯃꯅꯤꯄꯨꯔꯗ ꯂꯩꯔꯤꯕ ꯃꯤꯌꯥꯝꯅ ꯑꯇꯣꯞꯄ ꯂꯝꯒꯤ ꯁꯦꯔꯦꯜ ꯒꯨꯝꯕ ꯐꯤꯂꯝ ꯒꯨꯝꯕ ꯁꯪꯁꯀ꯭ꯔꯤꯠꯀꯤ ꯑꯣꯏꯕ ꯐꯤꯜꯃꯁꯤꯡ ꯌꯦꯡꯕꯗ ꯃꯣꯏ ꯐꯤꯂꯝꯗꯨꯗ ꯌꯥꯎꯕ ꯐꯖ ꯐꯖꯕ ꯋꯥꯍꯩ ꯋꯥꯇꯥꯁꯤꯡ ꯑꯗꯨ ꯃꯅꯤꯄꯨꯔꯗ ꯇꯝꯅꯔꯛꯏ